ꯍꯜꯂꯣ ꯁꯤ ꯑꯣꯛꯇꯣ ꯗ꯭ꯔꯥꯏꯕ꯭ꯔ ꯁꯃꯤꯔꯗꯣ ꯑꯣꯏꯔꯕꯣ ꯑꯥ ꯑꯩꯅ ꯉꯁꯥꯏ ꯅꯉꯣꯟꯗ ꯑꯩ ꯑꯃꯨꯛꯇ ꯂꯧꯕ ꯂꯥꯛꯄꯤꯌꯨ ꯍꯥꯏꯅ ꯔꯤꯖꯥꯞ ꯑꯃ ꯍꯥꯏꯈꯤꯕꯗꯣ ꯅꯪ ꯂꯥꯛꯑꯒꯦꯗꯤ ꯍꯥꯏ ꯑꯗꯨꯒ ꯌꯥꯝ ꯀꯨꯏꯔꯦꯅꯦ ꯄꯨꯡ ꯑꯅꯤꯃꯨꯛꯁꯨ ꯐꯖꯤꯜꯂꯛꯑꯦ ꯑꯩꯅ ꯅꯪ ꯉꯥꯏꯈꯠꯂꯛꯏꯁꯦ ꯅꯪ ꯑꯗꯨꯃꯥꯏꯅ ꯊꯦꯡꯒꯗꯕ ꯑꯣꯏꯔꯒꯗꯤ ꯅꯪ ꯆꯤꯜꯂꯤ ꯍꯥꯏꯔꯒ ꯑꯩ ꯑꯇꯣꯞꯄ ꯒꯥꯔꯤ ꯑꯃ ꯔꯤꯖꯥꯞ ꯇꯧꯍꯧꯕ ꯌꯥꯏꯗꯅꯥ ꯑꯗꯨꯁꯨ ꯅꯠꯇꯦ ꯇꯧꯍꯧꯗꯦ ꯅꯪ ꯁꯣꯏꯗꯅ ꯊꯨꯅ ꯂꯥꯛꯑꯒꯦ ꯍꯥꯏꯕꯗꯨꯗ ꯑꯩꯗꯤ ꯅꯪ ꯑꯗꯨꯝ ꯉꯥꯏꯔꯒ ꯂꯩꯕꯅꯤ ꯄꯨꯡ ꯑꯅꯤꯃꯨꯛꯁꯨ ꯐꯥꯖꯤꯜꯂꯛꯑꯦ ꯅꯪ ꯉꯥꯏꯔꯛꯏꯁꯦ ꯉꯥꯏꯕꯁꯨ ꯌꯥꯝꯅ ꯋꯥꯔꯦꯅꯦ ꯑꯩꯁꯤꯕꯣ ꯌꯥꯔꯒꯗꯤ ꯅꯪ ꯍꯧꯖꯤꯛ ꯀꯗꯥꯏꯋꯥꯏꯗ ꯂꯩꯔꯤꯝꯅꯣ ꯀꯌꯥꯝ ꯀꯨꯏꯅ ꯆꯪꯈꯤꯗꯣꯏꯅꯣ ꯃꯇꯝ ꯀꯌꯥꯝ ꯂꯧꯈꯤꯅꯤ ꯍꯥꯏꯕꯗꯣ ꯑꯩ ꯃꯅꯥꯛꯇ ꯍꯥꯏꯗꯤ ꯑꯩ ꯑꯩ ꯅꯥꯛ ꯌꯧꯔꯛꯄꯗ ꯅꯪ ꯃꯇꯝ ꯀꯌꯥꯝ ꯆꯪꯈꯤꯅꯤ ꯄꯨꯡ ꯃꯉꯥ ꯑꯃ ꯇꯔꯥ ꯑꯃ ꯆꯪꯈꯤꯗ꯭ꯔꯥ ꯅꯠꯇ꯭ꯔꯒ ꯃꯤꯅꯠ ꯃꯉꯥꯑꯝ ꯇꯔꯥ ꯑꯝ ꯆꯪꯈꯤꯗꯣꯏꯔꯥ ꯆꯪꯈꯤꯅꯤ ꯍꯥꯏꯕꯗꯣ ꯑꯃꯇ ꯈꯤꯇꯪ ꯊꯨꯅ ꯍꯥꯏꯔꯛꯎꯗꯅ ꯅꯠꯇꯦꯗ ꯑꯩꯁꯨ ꯌꯨꯝꯗꯅꯦ ꯄ꯭ꯂꯣꯕ꯭ꯂꯦꯝ ꯑꯃ ꯊꯣꯛꯄ ꯑꯗꯨꯅ ꯌꯨꯝꯗ ꯈꯔ ꯉꯟꯅ ꯌꯧꯗꯕ ꯌꯥꯗꯕ ꯍꯧꯖꯤꯛꯇꯤ ꯊꯦꯡꯖꯤꯜꯂꯛꯑꯃꯅꯤꯅ ꯒꯥꯔꯤꯁꯨ ꯑꯃꯐꯥꯎ ꯐꯪꯗ꯭ꯔꯦ ꯁ꯭ꯋꯥꯏꯗꯁꯨ ꯑꯅꯛꯄꯗ ꯄꯦꯁꯦꯟꯖ꯭ꯔ ꯂꯥꯏꯟꯁꯨ ꯑꯃꯐꯥꯎ ꯆꯦꯟꯗ꯭ꯔꯦ ꯑꯗꯨꯅꯅꯦ ꯑꯩꯅ ꯅꯉꯣꯟꯗ ꯍꯥꯏꯔꯛꯏꯁꯦ ꯅꯪ ꯌꯥꯔꯒꯗꯤ ꯈꯤꯇꯪ ꯊꯨꯅ ꯂꯥꯛꯄꯤꯔꯣ ꯑꯩꯁꯦ ꯄ꯭ꯂꯣꯕ꯭ꯂꯦꯝ ꯊꯣꯛꯑꯦꯅꯦꯍꯦ ꯅꯪꯕꯣ ꯑꯍꯣꯏ ꯌꯥꯔꯦ ꯌꯥꯔꯦ ꯅꯪ ꯍꯧꯖꯤꯛ ꯀꯗꯥꯏꯋꯥꯏꯗ ꯂꯩꯔꯤꯅꯣꯕ ꯁꯣꯏꯗꯅꯕꯗꯤ ꯇꯧꯔꯣꯀꯣ ꯃꯤꯅꯠ ꯃꯉꯥ ꯇꯔꯥꯒꯤ ꯃꯅꯨꯡꯁꯤꯗ ꯅꯪ ꯌꯧꯔꯛꯑꯒꯦ ꯍꯥꯏꯕꯗꯣ ꯌꯧꯔꯛꯑꯣ ꯎꯝ ꯍꯣꯏ ꯌꯥꯔꯦ ꯌꯥꯔꯦ ꯑꯗꯨꯗꯤ ꯑꯩ ꯑꯗꯨꯝ ꯉꯥꯏꯔꯝꯃꯒꯦ ꯀꯣ